ꯒꯣꯕꯔꯃꯦꯟꯒꯤ ꯁ꯭ꯀꯤꯝ ꯑꯦꯋꯥꯔꯅꯦꯁ ꯑꯩꯈꯣꯏꯒꯤ ꯂꯩꯀꯥꯏꯒꯤ ꯃꯦꯝꯕꯔꯁꯤꯡꯅ ꯑꯗꯨꯝ ꯍꯥꯏꯕꯤꯔꯛꯏ ꯑꯗꯨꯒꯤ ꯃꯊꯛꯇ ꯁꯤꯒꯤ ꯑꯄ꯭ꯂꯥꯏ ꯇꯧꯔꯒ ꯑꯩꯈꯣꯏꯅ ꯍꯦꯟꯅ ꯒꯣꯕꯔꯃꯦꯟꯒꯤ ꯁꯥꯏꯠꯇꯒꯤ ꯑꯅꯥꯕꯒꯤ ꯈꯨꯗꯣꯡꯆꯥꯕ ꯌꯦꯡꯕ ꯐꯪꯖꯩ ꯑꯗꯨꯒ ꯌꯨꯝ ꯁꯥꯕꯒꯤꯁꯨ ꯂꯣꯟ ꯄꯤꯊꯔꯒ ꯌꯨꯝ ꯁꯥꯕ ꯉꯝꯗꯕ ꯀꯌꯥꯒꯤꯁꯨ ꯁꯥꯕ ꯉꯝꯃꯦ ꯑꯇꯣꯞꯄ ꯂꯣꯟ ꯁꯥ ꯁꯟ ꯌꯣꯟ ꯌꯣꯟ ꯂꯣꯏꯕꯒꯤꯁꯨ ꯄꯤꯖꯩ